ꯑꯩꯅ ꯈ꯭ꯋꯥꯏꯗꯒꯤ ꯄꯥꯝꯖꯅ ꯆꯥꯖꯕ ꯉꯥ ꯈꯔ ꯈꯔꯒꯤ ꯃꯃꯤꯡ ꯍꯥꯏꯖꯒꯦ ꯉꯥꯍꯩ ꯔꯧ ꯎꯀꯥꯕꯤ ꯅꯥꯄꯤꯆꯥꯕꯤ ꯉꯥ ꯃꯆꯥ ꯉꯥ ꯑꯀꯨꯞꯄꯗꯨꯅꯤꯀꯣ ꯑꯩꯅ ꯍꯥꯏꯖꯔꯤꯁꯦ ꯑꯗꯨꯗꯣ ꯉꯥꯜꯂꯒ ꯆꯥꯕꯗ ꯌꯥꯝꯅ ꯍꯥꯎꯏ ꯑꯗꯨꯒ ꯃꯤꯌꯥꯝꯅ ꯄꯥꯛꯇꯛꯅꯅ ꯆꯥꯕ ꯉꯥ ꯈꯔꯒꯤ ꯃꯃꯤꯡꯒ ꯍꯥꯏꯖꯒꯦ ꯇꯨꯡꯍꯟꯕꯤ ꯎꯀꯥꯕꯤ ꯁꯔꯦꯡ ꯔꯧ ꯁꯦꯜꯕꯔ ꯉꯥꯁꯦꯞ ꯉꯥꯀ꯭ꯔꯤꯖꯧ ꯃꯈꯣꯏꯁꯤꯡ ꯑꯁꯦ ꯑꯗꯨꯝ ꯃꯤꯌꯥꯝꯅ ꯑꯗꯨꯝ ꯄꯥꯛꯁꯟꯅ ꯑꯗꯨꯝ ꯆꯥꯅꯕꯅꯦ ꯑꯩꯅ ꯈ꯭ꯋꯥꯏꯗꯒꯤ ꯄꯥꯝꯖꯅ ꯆꯥꯕ ꯍꯥꯏꯑꯣ ꯍꯥꯏꯔꯒꯗꯤ ꯎꯀꯥꯕꯤ ꯑꯁꯦ ꯌꯥꯝ ꯌꯥꯝꯅ ꯄꯥꯝꯅ ꯆꯥꯏ ꯆꯝꯐꯨꯠ ꯑꯃ ꯐꯨꯠꯂꯒ ꯃꯥꯁꯦ ꯌꯥꯝꯅ ꯆꯥꯅꯩ ꯑꯗꯨꯅ ꯑꯩꯅ ꯁꯤꯃꯗꯤ ꯂꯥꯏꯞ ꯇꯧꯔꯦ